ꯑꯩꯅ ꯃꯤꯁꯣꯗꯒꯤ ꯀꯨꯔꯇꯤ ꯑꯃꯈꯛ ꯀꯛꯆꯈꯤ ꯍꯥꯏꯔꯤꯕ ꯀꯨꯔꯇꯤ ꯑꯁꯤꯒꯤ ꯑꯦꯛꯆꯨꯋꯦꯜ ꯄ꯭ꯔꯥꯏꯖꯁꯤ ꯑꯦꯠ ꯍꯟꯗ꯭ꯔꯦꯠ ꯑꯣꯏ ꯑꯗꯨꯕꯨ ꯑꯣꯐꯔꯗ ꯐꯥꯏꯚ ꯍꯟꯗ꯭ꯔꯦꯠꯇ ꯀꯛꯄꯅꯤ ꯀꯨꯔꯇꯤ ꯑꯁꯤ ꯐꯨꯜ ꯏꯝꯕ꯭ꯔꯣꯏꯗ꯭ꯔꯤ ꯇꯧꯏ ꯌꯦꯡꯕ ꯃꯇꯝꯗ ꯑꯁꯨꯛꯀꯤ ꯃꯇꯤꯛ ꯐꯖꯩ ꯑꯗꯨꯅ ꯑꯩꯅ ꯀꯨꯔꯇꯤ ꯑꯁꯤ ꯀꯛꯆꯈꯤꯕꯅꯤ ꯑꯗꯨꯕꯨ ꯌꯥꯝꯅ ꯂꯥꯏꯕꯛ ꯊꯤꯔꯤꯕꯗꯤ ꯀꯨꯔꯇꯤ ꯑꯁꯤ ꯑꯦꯛꯆꯨꯋꯦꯜ ꯂꯥꯛꯄꯒ ꯐꯣꯇꯣꯗꯣ ꯎꯕꯗꯒ ꯑꯁꯨꯛꯀꯤ ꯃꯇꯤꯛ ꯈꯦꯟꯅꯔꯦ ꯑꯩꯅ ꯏꯁꯃꯣꯜ ꯁꯥꯏꯖꯇ ꯀꯛꯆꯔꯒ ꯂꯥꯛꯄꯗꯅ ꯃꯦꯗꯤꯌꯝ ꯁꯥꯏꯖꯇ ꯑꯣꯏꯅ ꯂꯥꯛꯑꯦ ꯍꯦꯟꯅ ꯂꯥꯏꯕꯛ ꯊꯤꯔꯤꯕꯗꯤ ꯐꯨꯜ ꯏꯝꯕꯣꯏꯗ꯭ꯔꯤꯅꯤ ꯍꯥꯏꯔꯒ ꯐꯨꯜ ꯏꯝꯕꯣꯏꯗ꯭ꯔꯤꯁꯨ ꯇꯧꯗꯕꯤꯗ ꯌꯥꯝꯅ ꯁꯤꯝꯄꯜꯗ ꯑꯣꯏꯅ ꯂꯥꯛꯑꯦ ꯑꯃꯨꯛꯀ ꯂꯥꯏꯕꯛ ꯊꯤꯔꯤꯕꯅ ꯃꯆꯨ ꯑꯁꯤꯁꯨ ꯑꯣꯟꯅ ꯇꯩꯅꯅ ꯄꯤꯛꯆꯔꯗ ꯂꯩꯕꯗꯨꯒ ꯂꯥꯛꯏꯕꯁꯤꯒ ꯑꯁꯨꯛꯀꯤ ꯃꯇꯤꯛ ꯈꯦꯅꯔꯦ ꯒ꯭ꯔꯤꯟꯗ ꯀꯛꯆꯈꯤꯕꯅꯤ ꯑꯗꯨꯕꯨ ꯂꯥꯛꯄꯗꯅ ꯕ꯭ꯂꯨ ꯑꯣꯏꯅ ꯂꯥꯛꯑꯦ ꯍꯥꯏꯔꯤꯕ ꯑꯩꯉꯣꯟꯗ ꯊꯣꯛꯂꯤꯕ ꯊꯧꯗꯣꯛ ꯑꯁꯦ ꯃꯁꯤ ꯎꯕꯗ ꯑꯁꯨꯛꯀꯤ ꯃꯇꯤꯛ ꯈꯣꯏꯗꯧ ꯂꯪꯈꯠꯂꯦ ꯑꯗꯨꯅ ꯑꯩ ꯃꯤꯁꯣ ꯍꯥꯏꯕ ꯑꯦꯞꯁꯤꯗꯒꯤ ꯃꯇꯨꯡ ꯃꯅꯥꯎ ꯑꯩ ꯄꯣꯠ ꯀꯛꯑꯔꯣꯏ ꯍꯥꯏꯕꯗꯣ ꯑꯗꯨꯃꯥꯏꯅ ꯂꯩꯔꯤ